ꯑꯩꯒꯤ ꯅꯨꯡꯉꯥꯏꯖꯕ ꯍꯥꯏꯔꯒꯗꯤ ꯑꯩꯕꯨ ꯄꯣꯛꯄꯤꯔꯤꯕ ꯏꯃꯥ ꯏꯄꯥꯁꯤꯡꯅ ꯑꯩꯈꯣꯏꯕꯨ ꯋꯥꯅ ꯁꯦꯝꯕꯤꯔꯛꯄꯅꯤ ꯃꯈꯣꯏꯅ ꯅꯨꯡꯉꯥꯏꯕ ꯎꯔꯒ ꯃꯆꯥ ꯑꯩꯈꯣꯏꯒꯤꯗꯤ ꯅꯨꯡꯉꯥꯏꯖꯕꯅꯤ ꯍꯔꯥꯎꯖꯕꯅꯤ ꯑꯗꯨꯒ ꯏꯃꯥꯟꯅꯕ ꯏꯃꯥꯟꯅꯕꯤ ꯀꯌꯥꯒ ꯂꯣꯏꯅꯕ ꯇꯤꯟꯅꯕ ꯑꯃꯗꯤ ꯀꯣꯏꯕ ꯆꯠꯄ ꯁꯤꯒꯨꯝꯕ ꯃꯌꯥꯝ ꯄꯨꯜꯂꯒ ꯃꯤ ꯄꯨꯜꯂꯒ ꯇꯧꯕ ꯊꯕꯛꯁꯤꯁꯨ ꯑꯩꯉꯣꯟꯗ ꯌꯥꯝ ꯅꯨꯡꯉꯥꯏꯍꯜꯂꯦꯕ